ꯍꯣꯏ ꯑꯩꯈꯣꯏ ꯑꯩꯈꯣꯏꯗꯁꯨ ꯑꯩꯈꯣꯏ ꯁ꯭ꯋꯥꯏꯗꯁꯨ ꯑꯉꯥꯡꯁꯤꯡ ꯍꯥꯏꯠ ꯑꯦꯟ ꯁꯤꯛ ꯁꯥꯟꯅꯩ ꯑꯩꯈꯣꯏ ꯃꯇꯝꯗꯁꯨ ꯁꯥꯟꯅꯩ ꯑꯗꯨꯒ ꯇꯦꯟꯒꯨꯇꯤ ꯄꯥꯔ ꯄꯥꯅꯤ ꯑꯗꯨꯈꯣꯏꯗꯤ ꯑꯩ ꯑꯩ ꯇꯥꯗꯤ ꯇꯥꯗ꯭ꯔꯤꯕꯀꯣ ꯑꯗꯨ ꯑꯩꯈꯣꯏ ꯈꯨꯟꯗꯁꯨ ꯑꯉꯥꯡꯁꯤꯡꯁꯦ ꯑꯍꯤꯡ ꯅꯣꯡꯌꯥꯏꯗ ꯅꯠꯇ꯭ꯔꯒ ꯅꯨꯡꯊꯤꯟꯗ ꯑꯗꯨꯝ ꯍꯥꯏꯠ ꯑꯦꯟ ꯁꯤꯛ ꯑꯗꯨꯝ ꯁꯥꯟꯅꯩꯌꯦ ꯁꯥꯟꯅꯗꯕꯁꯨ ꯍꯣꯏ ꯑꯇꯩ ꯈꯨꯟꯗ ꯁꯥꯟꯅꯗꯕꯁꯨ ꯌꯥꯎꯋꯦ ꯑꯗꯨ ꯅꯨꯡꯇꯤꯕꯨꯗꯤ ꯁꯥꯟꯅꯗꯦ ꯑꯇꯩ ꯈꯨꯟꯗ ꯁꯥꯟꯅꯗꯕꯁꯨ ꯌꯥꯎꯋꯦ ꯀꯔꯤꯒꯤꯔꯥ ꯍꯥꯏꯔꯗꯤ ꯍꯥꯟꯅ ꯑꯍꯟꯁꯤꯡꯅ ꯃꯣꯏꯒꯤ ꯃꯊꯛꯀꯤ ꯑꯍꯟꯁꯤꯡ ꯁꯥꯟꯅꯗꯕꯁꯨ ꯌꯥꯎꯋꯦ ꯑꯗꯨꯒ ꯍꯧꯖꯤꯛ ꯃꯇꯝꯗꯤ ꯌꯥꯝ ꯆꯥꯎꯈꯠꯄꯅꯤꯅ ꯃꯣꯏꯒꯤ ꯍꯧꯖꯤꯛ ꯃꯇꯝꯒꯤ ꯏꯁꯄꯣꯠ ꯐꯨꯠꯕꯣꯜ ꯒꯦꯝꯁ ꯃꯌꯥꯝ ꯂꯩꯌꯦ ꯐꯨꯠꯕꯣꯜ ꯑꯗꯨ ꯃꯣꯏ ꯑꯗꯨ ꯁꯥꯟꯅꯕ ꯌꯥꯅꯤ ꯑꯗꯨꯒ ꯍꯥꯏꯠ ꯑꯦꯟ ꯁꯤꯛ ꯀꯔꯤꯒꯤ ꯁꯥꯟꯅꯗꯕ꯭ꯔꯥ ꯍꯥꯏꯕꯗꯤ ꯃꯣꯏ ꯍꯥꯟꯅꯒꯤ ꯑꯍꯟꯁꯤꯡꯅ ꯁꯥꯟꯅꯗꯕꯁꯤ